ꯑꯩꯈꯣꯏꯅ ꯇ꯭ꯔꯦꯛꯀꯤꯡ ꯆꯠꯄꯗ ꯐꯣꯇꯣ ꯀꯥꯞꯄꯦ ꯑꯗꯨ ꯀꯥꯞꯄꯦ ꯍꯥꯏꯁꯤ ꯑꯩꯈꯣꯏꯅ ꯐꯖ ꯐꯖꯕ ꯃꯑꯣꯡꯗ ꯍꯥꯏꯗꯤ ꯏꯁꯥꯅ ꯄꯥꯝꯖꯒꯗꯕ ꯑꯩꯈꯣꯏꯅ ꯊꯥꯒꯠꯄ ꯃꯇꯝꯗ ꯚꯤꯌꯨꯒꯨꯝꯕ ꯌꯥꯝꯒꯗꯕꯒꯨꯝꯕ ꯑꯗꯨꯒꯨꯝꯕꯗ ꯌꯥꯝꯅ ꯑꯅꯝꯕꯅ ꯑꯗꯨꯒꯨꯝꯕꯗ ꯑꯣꯏꯅ ꯀꯥꯞꯄ ꯀꯥꯞꯄꯒ ꯊꯥꯒꯠꯂꯤ ꯍꯥꯏꯇꯥꯔꯦ ꯐꯣꯇꯣꯗꯣ